ꯑꯩꯍꯥꯛꯀꯤ ꯈꯨꯡꯒꯪꯗ ꯈꯠꯅ ꯆꯩꯅꯕ ꯑꯅꯤꯃꯛ ꯁꯝꯅ ꯍꯥꯏꯔꯕꯗ ꯃꯤ ꯑꯃꯒ ꯃꯤ ꯑꯃꯒ ꯈꯠꯅꯕ ꯑꯁꯤꯗ ꯑꯩꯍꯥꯛꯅ ꯕꯤꯆꯥꯔ ꯇꯧꯕꯤ ꯅꯍꯥꯛꯅ ꯀꯔꯤ ꯇꯧꯔꯨꯔꯦ ꯅꯍꯥꯛꯅ ꯀꯔꯤ ꯁꯣꯏꯈꯔꯦ ꯃꯉꯣꯟꯗ ꯍꯥꯏꯕ ꯃꯇꯝꯗ ꯑꯃꯗꯨꯒꯤ ꯋꯥꯔꯤꯁꯨ ꯇꯥꯒꯅꯤ ꯑꯃꯗꯨꯒꯤ ꯋꯥꯔꯤꯁꯨ ꯇꯥꯒꯅꯤ ꯇꯥꯔꯕ ꯃꯇꯨꯡꯗ ꯑꯩꯍꯥꯛꯅ ꯇꯧꯔꯤꯕ ꯑꯅꯤꯃꯛ ꯑꯗꯨꯒꯤ ꯕꯤꯆꯥꯔ ꯑꯗꯨ ꯑꯩꯍꯥꯛꯅ ꯇꯧꯒꯅꯤ ꯅꯍꯥꯛꯅ ꯇꯧꯔꯤꯕꯁꯤ ꯐꯠꯇꯦ ꯅꯍꯥꯛꯅ ꯅ ꯍꯥꯏꯔꯨꯔꯤꯕ ꯄꯣꯠꯂꯝꯁꯤꯡ ꯑꯗꯨꯁꯨ ꯐꯠꯇꯦ ꯇꯧꯒꯅꯨ ꯍꯥꯏꯅ ꯑꯩꯍꯥꯛꯅ ꯁꯝꯖꯥꯏꯕꯤ ꯑꯩꯍꯥꯛꯅ ꯄꯨꯟꯁꯤꯟꯗꯨꯅ ꯑꯅꯤꯃꯛ ꯑꯗꯨ ꯁꯝꯖꯥꯏꯔꯕ ꯃꯇꯨꯡꯗ ꯌꯥꯅꯕ ꯑꯃ ꯄꯨꯔꯛꯏ ꯑꯩꯈꯣꯏ ꯃꯤꯑꯣꯏꯕ ꯍꯥꯏꯕꯁꯤ ꯄꯨꯟꯁꯤ ꯅꯨꯡꯁꯥꯡꯅꯅ ꯅꯨꯡꯁꯤꯅ ꯂꯩꯒꯗꯃꯤ ꯅꯣꯡꯃꯗꯤ ꯑꯩꯈꯣꯏ ꯈꯨꯗꯤꯡꯃꯛ ꯁꯤꯔꯗꯃꯤ ꯍꯔꯥꯎ ꯇꯌꯥꯝꯅ ꯂꯩꯒꯗꯃꯤ ꯑꯩꯈꯣꯏ ꯏꯃꯥ ꯑꯃꯠꯇꯒꯤ ꯃꯆꯥꯅꯤ ꯑꯩꯈꯣꯏ ꯈꯨꯡꯒꯪ ꯑꯁꯤꯗ ꯂꯩꯕ ꯈꯨꯗꯤꯡꯃꯛ ꯉꯥꯛꯇꯅꯤ ꯑꯃꯅ ꯑꯃꯒꯤ ꯃꯇꯦꯡ ꯄꯥꯡꯅꯒꯗꯝꯅꯤ ꯑꯩꯅ ꯁꯤꯗ ꯁꯣꯏꯔꯨꯔꯦ ꯃꯥꯅ ꯁꯤꯗ ꯁꯣꯏꯔꯨꯔꯦ ꯍꯥꯏꯕ ꯑꯁꯤ ꯈꯨꯗꯤꯡꯃꯛ ꯇꯥꯊꯣꯛ ꯇꯥꯁꯤꯟ ꯇꯧꯔꯒ ꯑꯩꯈꯣꯏꯅ ꯅꯪ ꯁꯤ ꯇꯧꯒꯅꯨ ꯅꯪ ꯁꯤ ꯇꯧꯒꯅꯨ ꯍꯥꯏꯅ ꯑꯩꯈꯣꯏꯅ ꯁꯝꯖꯥꯏꯕꯤꯒꯗꯃꯤ ꯑꯗꯨꯀꯥꯟꯗꯨꯗ ꯑꯩꯍꯥꯛꯅ ꯃꯈꯣꯏꯁꯤꯡ ꯑꯗꯨꯗ ꯐꯥꯊꯔꯕ ꯃꯇꯨꯡꯗ ꯑꯅꯤꯃꯛ ꯑꯗꯨ ꯋꯥꯇꯦꯝꯁꯜꯂ ꯃꯇꯨꯡꯗ ꯑꯩꯍꯥꯛꯅ ꯑꯌꯥꯕ ꯑꯗꯨ ꯂꯧꯔ ꯃꯇꯨꯡꯗ ꯇꯧꯒꯅꯨ ꯍꯥꯏꯔ ꯃꯇꯨꯡꯗ ꯁꯝꯖꯥꯏꯔ ꯃꯇꯨꯡꯗ ꯃꯕꯥꯟꯅꯤ ꯑꯗꯨꯁꯨ ꯌꯥꯁꯤꯟꯅꯕ ꯑꯃ ꯄꯨꯔꯛꯈꯤ